ꯑꯩꯈꯣꯏ ꯃꯤꯑꯣꯏꯕꯅ ꯃꯇꯝ ꯄꯨꯝꯅꯃꯛꯇ ꯍꯧꯔꯛꯐꯝꯒ ꯁꯝꯅꯕꯁꯦ ꯄꯥꯝꯏ ꯃꯔꯝꯗꯤ ꯑꯩꯅ ꯆꯠꯅꯤꯡꯕ ꯃꯐꯝꯗ ꯀꯣꯏꯅꯤꯡꯕ ꯃꯐꯝꯗ ꯑꯩꯅ ꯃꯄꯥꯜꯂꯝꯗ ꯅꯨꯡꯉꯥꯏꯅ ꯏꯍꯩ ꯏꯁꯤꯡ ꯇꯝꯃꯒ ꯑꯔꯥꯞꯄ ꯂꯝꯗꯝꯒꯤ ꯏꯃꯥꯟꯅꯕ ꯏꯃꯥꯟꯅꯕꯤ ꯃꯌꯥꯝ ꯑꯃꯒ ꯍꯔꯥꯎꯔꯁꯨ ꯅꯣꯛꯃꯤꯟꯅꯔꯁꯨ ꯍꯤꯡꯃꯤꯟꯅꯔꯁꯨ ꯆꯦꯛ ꯆꯦꯛꯁꯤꯜꯂꯛꯄ ꯃꯤꯀꯨꯞꯇ ꯑꯩꯒꯤ ꯄꯣꯛꯅꯐꯝ ꯑꯩꯒꯤ ꯃꯐꯝꯗꯣ ꯑꯩ ꯑꯗꯨꯝ ꯅꯤꯡꯁꯤꯡꯉꯛꯏ ꯃꯔꯝꯗꯤ ꯑꯩꯅ ꯍꯦꯛ ꯄꯣꯛꯄꯗꯒꯤ ꯑꯩꯅ ꯃꯤꯔꯣꯜ ꯇꯥꯔꯛꯄ ꯃꯇꯝꯗ ꯑꯩꯅ ꯂꯣꯏꯅꯔꯛꯄ ꯑꯩꯒ ꯇꯤꯟꯅꯔꯛꯄ ꯑꯩꯒꯤ ꯏꯊꯛ ꯊꯣꯡꯕ ꯑꯩꯒꯤ ꯏꯈꯥ ꯊꯣꯡꯕ ꯃꯌꯥꯝ ꯑꯃꯅ ꯑꯩꯉꯣꯟꯗ ꯇꯥꯛꯄꯤꯔꯛꯄ ꯄꯧꯇꯥꯛ ꯑꯐꯕ ꯑꯗꯨꯗꯒꯤ ꯑꯩꯕꯨ ꯍꯩꯅꯉꯥꯏ ꯁꯤꯡꯅꯉꯥꯏ ꯇꯥꯛꯄꯤꯔꯛꯄ ꯃꯌꯥꯝꯗꯣ ꯅꯤꯡꯁꯤꯡꯉꯨꯔꯒ ꯌꯥꯝꯅ ꯑꯩꯒꯤ ꯄꯣꯛꯅꯐꯝꯁꯦ ꯅꯨꯡꯁꯤꯔꯛꯏ ꯂꯩꯍꯧꯔꯤꯕ ꯀꯔꯤ ꯍꯥꯏꯅꯤ ꯁꯨꯝ ꯑꯩꯈꯣꯏ ꯃꯤꯑꯣꯏꯕꯒ ꯖꯤꯕ ꯄꯥꯟꯕ ꯁꯥꯗ ꯍꯥꯏꯔꯨꯔꯒꯁꯨ ꯑꯩꯅ ꯅꯨꯡꯁꯤꯅ ꯌꯣꯛꯆꯕ ꯑꯩꯒꯤ ꯏꯃꯨꯡꯗ ꯂꯩꯕ ꯖꯤꯕ ꯈꯨꯗꯤꯡꯃꯛꯁꯨ ꯂꯣꯏ ꯅꯤꯡꯁꯤꯡꯉꯛꯏ ꯑꯩꯒꯤ ꯌꯨꯝꯂꯣꯟ ꯀꯩꯔꯣꯟꯅꯕ ꯑꯩꯒꯤ ꯂꯩꯀꯥꯏ ꯑꯗꯨꯗꯒꯤ ꯑꯩꯒꯤ ꯊꯣꯡꯒꯥꯟꯗ ꯑꯩꯅ ꯌꯥꯝ ꯅꯨꯡꯁꯤꯅ ꯐꯖꯅ ꯊꯥꯖꯔꯝꯕ ꯑꯩꯒꯤ ꯂꯩ ꯄꯥꯝꯕꯤ ꯑꯩꯅ ꯊꯋꯥꯏꯅ ꯈꯣꯏꯗꯥꯅ ꯑꯩꯅ ꯂꯣꯏꯖꯔꯝꯕ ꯑꯩꯒꯤ ꯖꯤꯕ ꯃꯌꯥꯝ ꯑꯃꯁꯨ ꯑꯩꯅ ꯅꯤꯡꯁꯤꯡꯉꯛꯄ ꯃꯇꯝꯗ ꯑꯩꯒꯤ ꯄꯣꯛꯅꯐꯝꯁꯦ ꯑꯗꯨꯛꯀꯤ ꯃꯇꯤꯛ ꯑꯩꯅ ꯅꯨꯡꯁꯤ